ꯂꯣꯛꯇꯥꯛ ꯍꯥꯏꯕ ꯃꯐꯝꯁꯤ ꯇꯨꯔꯤꯁꯈꯣꯏꯅ ꯃꯅꯤꯄꯨꯔꯗ ꯂꯥꯛꯄꯗ ꯌꯦꯡꯍꯧꯗ꯭ꯔꯗꯤ ꯃꯣꯏꯒꯤ ꯑꯃꯥꯡꯕ ꯑꯣꯏꯒꯅꯤ ꯂꯣꯛꯇꯥꯛ ꯂꯦꯛ ꯍꯥꯏꯕꯁꯦ ꯃꯤꯅ ꯑꯗꯨꯝ ꯄ꯭ꯔꯣꯚꯥꯞ ꯑꯣꯏꯅ ꯂꯣꯛꯇꯥꯛ ꯂꯦꯛ ꯏꯖ ꯗ ꯀꯣꯍꯤꯅꯣꯔ ꯑꯣꯐ ꯃꯅꯤꯄꯨꯔ ꯍꯥꯏꯅ ꯃꯤꯑꯣꯏ ꯂꯣꯏꯅ ꯈꯪꯅꯕꯅꯤ ꯃꯣꯏ ꯂꯣꯛꯇꯥꯛꯁꯤꯗ ꯄ꯭ꯔꯣꯐꯦꯁꯟ ꯃꯣꯏꯒꯤ ꯄ꯭ꯔꯣꯐꯦꯁꯟꯁꯤ ꯉꯥ ꯊꯤꯔꯒ ꯃꯐꯝ ꯈꯨꯗꯤꯡꯗ ꯃꯣꯏꯅ ꯁꯄ꯭ꯂꯥꯏ ꯇꯧꯕꯅꯤ ꯂꯣꯛꯇꯥꯛꯀꯤ ꯃꯐꯝꯒꯤ ꯉꯥꯁꯤꯅ ꯑꯗꯨꯒ ꯏꯁꯤꯡꯁꯨ ꯌꯥꯝ ꯐ꯭ꯔꯦꯁ ꯑꯣꯏꯕ ꯃꯐꯝ ꯑꯗꯨꯒ ꯌꯥꯝ ꯑꯦꯕꯔ ꯒ꯭ꯔꯤꯟ ꯑꯣꯏꯕ ꯃꯐꯝ ꯑꯣꯏꯕ ꯃꯐꯝꯅꯤ ꯑꯗꯨ ꯌꯥꯝ ꯅꯨꯡꯉꯥꯏꯔꯕ ꯃꯐꯝ ꯑꯣꯏꯕ ꯍꯥꯏꯕ ꯇꯥꯔꯦ ꯃꯅꯤꯄꯨꯔꯗ ꯃꯅꯤꯄꯨꯔꯗ ꯂꯥꯛꯂꯗꯤ ꯀꯝꯄꯜꯁꯔꯤ ꯂꯣꯛꯇꯥꯛ ꯂꯦꯛꯁꯤ ꯌꯥꯎꯗ꯭ꯔꯗꯤ ꯅꯈꯣꯏ ꯃꯅꯤꯄꯨꯔ ꯂꯥꯛꯄꯒꯤ ꯀꯥꯅꯗꯕꯗꯨ ꯇꯥꯒꯅꯤ ꯑꯗꯨꯒꯤꯅ ꯅꯣꯏꯅ ꯃꯅꯤꯄꯨꯔꯁꯤꯗ ꯂꯥꯛꯄ ꯃꯇꯝꯗ ꯚꯤꯖꯤꯠ ꯇꯧꯒꯗꯧꯕꯁꯤ ꯂꯣꯛꯇꯥꯛ ꯂꯦꯛꯀꯤ ꯃꯐꯝꯁꯤꯅꯤ ꯑꯗꯨꯗ ꯌꯥꯝ ꯑꯦꯕꯔ ꯒ꯭ꯔꯤꯟ ꯑꯣꯏꯕ ꯃꯐꯝꯅꯤ ꯐ꯭ꯔꯦꯁ ꯋꯥꯇꯔ ꯐꯪꯉꯤ ꯉꯥ ꯄꯨꯊꯣꯛꯄ ꯃꯐꯝꯅꯤ ꯑꯗꯨꯒ ꯂꯣꯛꯇꯥꯛ ꯂꯦꯛ ꯏꯖ ꯗ ꯀꯣꯍꯤꯅꯨꯔ ꯑꯣꯐ ꯃꯅꯤꯄꯨꯔ ꯍꯥꯏꯅ ꯃꯤ ꯂꯣꯏꯅ ꯈꯪꯅꯕꯅꯤ